ꯍꯜꯂꯣ ꯁꯤ ꯀꯩ ꯑꯥꯔ ꯀꯦ ꯀꯦꯜꯕꯤꯟ ꯅꯠꯇ꯭ꯔꯣ ꯃꯣꯔꯦꯗ ꯑꯣ ꯑꯩ ꯀꯛꯆꯤꯡꯗꯩ ꯅꯤꯔꯨꯄꯃꯥꯅꯦꯕ ꯑꯗꯣ ꯑꯩꯁꯤ ꯃꯣꯔꯦꯗ ꯀꯣꯏꯕ ꯂꯥꯛꯀꯦ ꯇꯧꯕ ꯏꯃꯥꯟꯅꯕꯤꯁꯤꯡꯒ ꯏꯃꯥꯟꯅꯕꯤ ꯑꯃ ꯂꯨꯍꯣꯡꯕ ꯂꯩꯕ ꯑꯗꯣ ꯃꯥꯒꯤ ꯑꯋꯨꯟꯄꯣꯠ ꯀꯔꯤ ꯀꯔꯤꯁꯦ ꯑꯃ ꯐꯥꯎ ꯂꯩꯗꯔꯤꯕꯀꯣ ꯑꯗꯨꯒꯤ ꯑꯩꯅꯁꯨ ꯂꯥꯛꯅꯤꯡꯕ ꯃꯣꯔꯦꯗꯨꯗ ꯑꯗꯣ ꯃꯥꯏꯁꯨ ꯄꯣꯠ ꯆꯩꯁꯨ ꯃꯌꯥꯝ ꯑꯃ ꯂꯩꯒꯦ ꯑꯩꯈꯣꯏꯁꯨ ꯂꯩꯒꯦ ꯇꯧꯕ ꯑꯗꯣ ꯂꯥꯛꯄꯁꯤ ꯀꯃꯥꯏꯅ ꯋꯦꯗꯔꯒ ꯀꯃꯥꯏꯅ ꯇꯧꯔꯤꯒꯦ ꯃꯣꯔꯦꯁꯤꯕꯨ ꯍꯧꯖꯤꯛꯄꯨ

ꯑꯩꯈꯣꯏ ꯃꯉꯥ ꯂꯥꯛꯀꯅꯤꯌꯦ ꯑꯗꯨ ꯀꯩꯅꯣꯗꯤ ꯑꯩꯈꯣꯏ ꯍꯥꯏꯗꯤ ꯆꯥꯕ ꯊꯛꯄ ꯑꯗꯨꯝ ꯑꯩꯈꯣꯏ ꯍꯥꯏꯗꯤ ꯑꯗꯨꯝ ꯐꯖꯅ ꯑꯗꯨꯝ ꯐꯪꯒꯅꯤꯀꯣ ꯀꯩꯅꯣꯒꯨꯝꯕꯗꯤ ꯆꯪ ꯌꯥꯕ꯭ꯔꯣ ꯑꯩꯈꯣꯏꯅ ꯂꯩꯔꯒ ꯇꯨꯝꯃꯨ ꯀꯔꯤ ꯀꯔꯤ ꯆꯪꯕ ꯈꯣꯠꯄꯗꯗꯤ ꯑꯗꯨꯝ ꯌꯥꯅꯤꯀꯣ ꯑꯥ ꯑꯗꯨꯒꯅꯦ ꯀꯩꯅꯣꯒꯨꯝꯕꯗꯣ ꯑꯥꯏꯇꯦꯝ ꯐꯔꯅꯤꯆꯔ ꯑꯥꯏꯇꯦꯝꯗꯒꯥꯡ ꯁꯣꯐꯥ ꯀꯔꯤ ꯀꯔꯤ ꯑꯗꯨꯝ ꯂꯩꯒꯅꯤꯀꯣ ꯍꯥꯏꯗꯤ ꯑꯗꯨꯝ ꯁꯨꯅ ꯑꯩꯈꯣꯏꯅ ꯈꯟꯕ ꯌꯥꯕ ꯑꯗꯨꯝ ꯍꯥꯏꯗꯤ ꯑꯃꯨꯛ ꯑꯅꯤ ꯈꯟꯅꯗ꯭ꯔꯗꯗꯤ

ꯑꯗꯨ ꯑꯩꯈꯣꯏ ꯀꯩꯅꯣꯅꯦꯕ ꯅꯨꯄꯤ ꯉꯥꯛꯇ ꯂꯥꯛꯇꯧꯅꯤꯅ ꯂꯩꯕ ꯈꯣꯠꯄꯗ ꯑꯗꯨꯝ ꯁꯦꯞ ꯑꯣꯏꯅꯤꯀꯣ ꯍꯥꯏꯕꯗꯤ ꯏꯁꯇꯦ ꯇꯧ ꯃꯇꯝ ꯑꯣ ꯌꯥꯝ ꯅꯨꯡꯉꯥꯏꯔꯦ ꯑꯗꯨꯗꯤ ꯊꯝꯃꯒꯦꯀꯣ